ꯑꯇꯣꯞꯄ ꯂꯣꯟꯗꯒꯤ ꯏꯃꯥ ꯂꯣꯟꯗ ꯍꯟꯗꯣꯛꯂꯒ ꯏꯕ ꯂꯥꯏꯔꯤꯛ ꯑꯃ ꯑꯩꯍꯥꯛ ꯄꯥꯖꯈ꯭ꯔꯦ ꯂꯥꯏꯔꯤꯛ ꯑꯗꯨ ꯄꯥꯔꯨꯕꯗꯒꯤ ꯑꯩꯍꯥꯛꯀꯤ ꯋꯥꯈꯜꯗ ꯍꯣꯠꯅꯅꯤꯡꯕ ꯍꯦꯟꯅ ꯃꯥꯏ ꯄꯥꯛꯅꯤꯡꯕ ꯋꯥꯈꯜꯂꯣꯟ ꯑꯃ ꯄꯣꯛꯈꯤ ꯍꯥꯏꯔꯤꯕ ꯂꯥꯏꯔꯤꯛ ꯑꯗꯣ ꯃꯥꯂꯦꯝꯒꯤ ꯃꯤꯄꯨꯝ ꯈꯨꯗꯤꯡꯃꯛꯅ ꯄꯥꯕ ꯌꯥꯔꯕ ꯂꯥꯏꯔꯤꯛ ꯑꯃꯈꯛꯅꯤ ꯃꯃꯤꯡꯅ ꯌꯨ ꯀꯦꯟ ꯋꯤꯟ ꯃꯅꯤꯄꯨꯔꯤꯗ ꯍꯟꯗꯣꯛꯄ ꯅꯪꯁꯨ ꯅꯣꯡꯃꯗꯤ ꯃꯥꯏ ꯄꯥꯛꯀꯅꯤ ꯍꯥꯏꯔꯤꯕ ꯂꯥꯏꯔꯤꯛ ꯑꯁꯦ ꯁꯤꯕ ꯈꯦꯔꯥꯅ ꯏꯈꯤꯕ ꯂꯥꯏꯔꯤꯛꯅꯤ